ꯍꯂꯣ ꯍꯥꯎ ꯍꯥꯎ ꯑꯣ ꯀꯥꯔꯨꯁꯦ ꯕꯥꯔꯨꯅꯤ ꯀꯥꯕꯗꯣ ꯍꯌꯦꯡ ꯍꯣꯏ ꯍꯣꯏ ꯎꯝ ꯍꯣꯏ ꯌꯥꯏꯌꯦ ꯎꯝ ꯎꯝ ꯑꯗꯨ ꯀꯔꯤ ꯇꯧꯁꯦ ꯍꯥꯏꯅꯣ ꯍꯥ ꯀꯔꯤ ꯀꯔꯤ ꯄꯨꯁꯦ ꯍꯥꯏꯅꯣ ꯀꯩꯗꯧꯁꯦ ꯍꯥꯏꯅꯣ ꯑꯥ ꯍꯣꯏ ꯌꯥꯏꯌꯦ ꯄꯨꯕꯗ ꯅꯨꯡꯉꯥꯏꯔꯣꯏꯌꯦ ꯎꯝ ꯑꯣ ꯍꯣꯏ ꯌꯥꯏꯌꯦ ꯎꯝ ꯆꯠꯁꯤ ꯆꯠꯁꯤ ꯈꯪꯗꯦꯅꯦ ꯀꯔꯤ ꯇꯧꯔꯛꯑꯣ ꯍꯥꯏꯅꯣ ꯍꯣꯏ ꯍꯣꯏ ꯑꯣ ꯌꯥꯏꯌꯦ ꯃꯣꯏ ꯑꯗꯨꯝ ꯍꯧꯔꯒ ꯃꯣꯏ ꯑꯗꯨꯝ ꯆꯠꯁꯤ ꯈꯣꯠꯁꯤ ꯑꯗꯨꯝ ꯍꯥꯏꯕ ꯋꯥꯅꯤ ꯆꯠꯁꯦ ꯍꯥꯏꯂꯣꯏꯔꯦ ꯀꯩꯅꯣ ꯍꯧꯔꯒꯦ ꯍꯣꯏ ꯍꯣꯏ ꯆꯠꯈ꯭ꯔꯁꯨ ꯌꯥꯏꯌꯦ ꯅꯪ ꯀꯩꯀꯩꯅꯣ ꯇꯧꯔꯒꯁꯤ ꯑꯌꯥꯝꯕꯅ ꯑꯥꯗ ꯆꯠꯂꯒ ꯊꯣꯡ ꯊꯥꯛꯄꯒꯤ ꯄꯨꯕꯗꯗꯤ ꯀꯩꯅꯣ ꯇꯧꯕꯅꯤꯅ ꯑꯍꯤꯡꯕ ꯄꯣꯠ ꯈꯔ ꯄꯨꯔꯥ ꯂꯣꯏꯔꯦ ꯊꯧꯔꯥꯡꯅꯤ ꯏꯁꯤꯡ ꯄꯨꯗꯣꯏꯁꯦ ꯂꯨꯝꯃꯗꯝꯅꯤ ꯑ ꯍꯣꯏ ꯍꯣꯏ ꯀꯔꯤ ꯀꯩꯅꯣ ꯑꯗꯨ ꯑꯗꯥ ꯇꯧꯔꯒ ꯍꯧꯅꯔꯒ ꯂꯣꯏꯔ ꯆꯠꯂ ꯂꯣꯏꯔꯦꯁꯦ ꯎꯝ ꯆꯠꯂꯁꯦ ꯌꯥꯏ ꯌꯥꯏ ꯆꯤꯡꯈꯣꯡꯗꯒꯤ ꯀꯥꯕ ꯎꯝ ꯌꯥꯏꯌꯦ ꯑꯪ ꯌꯥꯎꯗ꯭ꯔꯦ ꯍꯣꯏ ꯆꯠꯁꯦ ꯆꯠꯁꯦ ꯃꯍꯩ ꯃꯍꯩ ꯀꯅꯥ ꯀꯅꯥꯅꯣ ꯍꯧꯔꯒ ꯂꯥꯡꯉꯨꯔ ꯂꯣꯏꯔꯦ ꯆꯍꯤ ꯎꯝ ꯎꯝ

ꯑꯣ ꯆꯠꯁꯦ ꯃꯣꯏꯒꯤ ꯀꯩꯀꯩꯅꯣ ꯁꯤꯗꯒꯤ ꯄꯨꯕ ꯌꯥꯕ ꯀꯔꯤꯅꯣ ꯏꯁꯤꯡ ꯏꯁꯤꯡ ꯄꯨꯕꯗꯤ ꯂꯨꯝꯃꯣꯏꯗ꯭ꯔꯣ ꯃꯈꯣꯡꯗꯒꯤ ꯌꯥꯜꯂꯒ ꯄꯨꯒꯗꯧꯗꯣ ꯑꯗꯨꯕꯨꯗꯤ ꯆꯨꯝꯃꯦ ꯃꯌꯥꯝ ꯇꯣꯡꯉꯛꯄꯗꯗꯤ ꯑꯗꯨꯅ ꯐꯗꯣꯏꯅꯤ ꯑꯁ ꯑꯩꯈꯣꯏꯁꯨ ꯑꯃ ꯆꯠꯊꯣꯛꯄꯗꯅꯦ ꯂꯣꯏ ꯆꯠꯀꯦ ꯍꯥꯏꯔꯛꯀꯅꯤ ꯑꯥ ꯑꯥ ꯑꯣ ꯆꯠꯀꯦ ꯍꯥꯏꯔꯛꯀꯅꯤ ꯂꯣꯏꯅ ꯆꯠꯄꯨ ꯆꯠꯂꯗꯤ ꯆꯠꯂ ꯂꯣꯏꯔꯦ ꯑꯪ ꯎꯝ ꯁ꯭ꯋꯥꯏꯗꯒꯤ ꯂꯩꯔꯗꯤ ꯄꯨꯔꯗꯤ ꯂꯣꯏ ꯑꯗꯨꯗꯤ ꯄꯨꯅꯩꯗꯣ ꯀꯩꯅꯣ ꯑꯥꯗꯗꯤ ꯃꯈꯣꯡꯗ ꯂꯩꯁꯨ ꯂꯩꯇꯅ ꯇꯥꯡꯁꯨ ꯌꯥꯝ ꯇꯥꯡꯕꯅꯤ ꯐꯪꯁꯨ ꯐꯪꯗꯦ ꯌꯣꯟꯕꯁꯨ ꯅꯍꯥꯟꯋꯥꯏꯗꯧꯅ ꯀꯌꯥ ꯌꯣꯟꯗ꯭ꯔꯕꯅꯦꯕ ꯎꯝ ꯑꯥꯥ ꯍꯣꯏ ꯃꯌꯥꯝꯗꯣ ꯇꯧꯔꯒ ꯆꯠꯇꯧꯕꯁꯤꯡꯗꯣ ꯀꯔꯤ ꯇꯧꯁꯤꯒꯦꯗꯣ ꯍꯥꯏꯅꯔ ꯂꯣꯏꯔꯦ ꯑꯗꯨꯝ ꯇꯧꯔ ꯇꯧꯔꯁꯤ ꯑꯥ ꯑꯗꯣ ꯀꯔꯤ ꯀꯔꯤ ꯀꯃꯥꯏꯅ ꯇꯧꯁꯦ ꯍꯥꯏꯅꯣ ꯀꯔꯤ ꯍꯥꯞꯅꯤꯡꯉꯤꯒꯦꯕ ꯈꯪꯗꯦ ꯌꯥꯏꯌꯦ ꯑꯗꯨꯒꯤꯗꯤ ꯑꯩ ꯍꯥꯏꯒꯦ ꯍꯣ ꯍꯥꯏꯔꯒꯦ ꯑꯩ ꯃꯣꯏ ꯍꯥꯏꯔꯒꯦ ꯑꯗꯨ ꯍꯥꯏꯕꯗ ꯃꯣꯏ ꯑꯗꯨꯝ ꯃꯣꯏꯅꯕꯨ ꯍꯦꯟꯅ ꯍꯔꯥꯎꯅꯤ ꯍꯥꯏꯔꯨꯒ ꯑꯗꯨꯝ ꯌꯥꯎꯍꯜꯂꯣ ꯑꯥ ꯃꯣꯏ ꯆꯠꯁꯦ ꯆꯠꯂꯨꯁꯦ ꯍꯥꯏꯕꯗ ꯍꯔꯥꯎ ꯍꯔꯥꯎ ꯌꯥꯔꯛꯀꯅꯤ ꯍꯥꯏꯒꯦ ꯑꯩ ꯂꯣꯏꯅ ꯏꯄꯥꯝꯂꯣꯝꯒꯤꯁꯨ ꯎꯝ ꯑꯗꯨꯗꯨꯅ ꯃꯣꯏꯅ ꯍꯦꯟꯅ ꯍꯔꯥꯎꯅꯤ ꯍꯥꯏꯔꯨꯕꯗ ꯆꯠꯁꯦ ꯍꯥꯏꯕꯗ ꯑꯥ ꯑꯗꯨ ꯑꯩ ꯂꯣꯏꯅ ꯍꯥꯏꯒꯦ ꯑꯗꯨꯝ ꯋꯥꯠꯂꯤꯗꯅ ꯉꯁꯤ ꯍꯌꯦꯡꯅꯤꯗꯅ ꯑꯗꯣ ꯍꯌꯦꯡꯗꯨꯗ ꯑꯩ ꯍꯣꯔꯦꯟ ꯑꯗꯨꯝ ꯍꯥꯏꯒꯤꯒꯦ ꯍꯥꯏꯔꯨꯕꯗ ꯃꯣꯏꯁꯨ ꯃꯣꯏ ꯊꯣꯛꯄ ꯃꯥꯏꯅ ꯂꯥꯛꯆꯔꯁꯅꯤ ꯁꯨꯃꯥꯏꯅ ꯇꯧꯋꯦ ꯈꯣꯠꯂꯦ ꯍꯥꯏꯕꯗ ꯑꯥ ꯐꯣꯟꯗ ꯑꯗꯨꯝ ꯍꯥꯏꯒꯤꯕꯗ ꯑꯗꯨꯝ ꯃꯥꯏ ꯂꯥꯛꯀꯅꯦꯕ ꯑꯗꯨ ꯃꯣꯏꯅꯗꯨꯝ ꯍꯦꯟꯅ ꯍꯦꯜꯂꯛꯀꯅꯤ ꯆꯠꯁꯦꯅ ꯍꯥꯏꯔꯨꯕꯗ ꯅꯪꯁꯨ ꯀꯅꯥ ꯀꯅꯥꯅꯣ ꯍꯥꯏꯔꯣ ꯑꯣ ꯊꯥꯎꯅꯨꯡ ꯇꯧꯔꯒ ꯍꯧꯕꯗꯨꯗꯤ ꯌꯥꯝ ꯀꯟꯅ ꯄꯨꯔꯒꯁꯨ ꯌꯦꯔꯨꯝ ꯉꯥꯛꯇ ꯑꯣꯏꯅ ꯐꯨꯠꯂꯒ ꯑꯣꯏꯅ ꯄꯨꯔꯁꯨ ꯌꯦꯔꯨꯝꯗꯨꯅ ꯍꯦꯟꯅ ꯐꯔꯅꯤ

ꯈꯪꯗꯦꯗ ꯀꯕꯣꯡꯕꯨꯜꯂꯣ ꯑꯥ ꯑꯗꯣ ꯍꯣꯏ ꯑꯗꯨ ꯇꯧꯔꯁꯦ ꯃꯣꯏꯗꯁꯨ ꯑꯗꯨ ꯍꯥꯏꯔꯁꯤ ꯉꯟꯇꯥꯅ ꯄꯨꯡ ꯑꯁꯨꯛꯇ ꯂꯥꯛꯑꯣꯗꯣ ꯍꯥꯏꯔ ꯑꯗꯣ ꯍꯌꯦꯡ ꯄꯨꯡ ꯀꯌꯥꯗꯒꯤ ꯏꯁꯇꯥꯔꯠ ꯇꯧꯁꯦ ꯍꯥꯏꯅꯣ ꯑꯗꯨꯒꯤ ꯄꯣꯠꯇꯣ ꯑꯩ ꯍꯥꯏꯒꯤꯗꯣꯏꯕ ꯍꯌꯦꯡ ꯅꯨꯡꯗꯥꯡꯗꯒꯤ ꯆꯠꯄ ꯍꯧꯗꯣꯏ ꯑꯣꯏꯔꯝꯒꯅꯤ ꯏꯁꯇꯥꯔꯠ ꯄꯨꯡ ꯀꯌꯥꯗꯒꯤ ꯍꯧ ꯍꯥꯏꯅꯣ ꯑꯥ ꯑꯥ

ꯄꯨꯡ ꯅꯤꯄꯥꯟ ꯃꯥꯄꯟ ꯑꯗꯨꯋꯥꯏꯗꯒꯤ ꯌꯥꯔꯅꯤ ꯑꯥ ꯑꯥ ꯍꯣꯏ ꯍꯣꯏ ꯑꯗꯨꯗꯤ ꯑꯩ ꯄꯨꯡ ꯑꯗꯨꯗ ꯍꯥꯏꯒ꯭ꯔꯒꯦꯀꯣ ꯑꯗꯨꯗ ꯑꯣꯏꯅ ꯂꯥꯛꯑꯣꯅ ꯑꯗꯨ ꯇꯧꯔꯒ ꯑꯣꯏꯅ ꯀꯩꯅꯣ ꯇꯧꯔꯁꯦꯕ ꯎꯝ ꯑꯗꯨꯗ ꯑꯣꯏꯅ ꯍꯥꯏꯒ꯭ꯔ ꯃꯣꯏ ꯍꯣꯔꯦꯟ ꯃꯥꯏꯅ ꯂꯥꯛꯆꯔꯅꯤ ꯑꯗꯨꯗꯒꯤ ꯇꯧꯔꯒ ꯑꯗꯨꯝ ꯇꯧꯒ꯭ꯔꯁꯦ ꯑꯗꯨꯗꯤ ꯑꯩꯈꯣꯏꯅ ꯍꯣꯔꯦꯟ ꯄꯨꯒꯗꯧꯕ ꯄꯣꯠꯇꯣ ꯍꯌꯦꯡ ꯄꯨꯒꯗꯧ ꯄꯣꯠꯇꯣ ꯑꯗꯨꯒꯤ ꯄꯣꯠꯇꯨꯒꯤ ꯍꯣꯔꯦꯟ ꯑꯩꯈꯣꯏ ꯁꯣꯝꯗ ꯑꯩꯈꯣꯏꯒꯩ ꯑꯃꯨꯛ ꯈꯟꯅꯔꯁꯤ ꯀꯔꯤ ꯀꯔꯤ ꯀꯃꯥꯏꯅ ꯇꯧꯁꯤꯒꯦ ꯍꯥꯏꯕꯗꯣ ꯇꯧꯔꯀꯥꯟꯗꯅꯦ ꯄꯣꯠ ꯅꯪꯗꯤ ꯀꯔꯤ ꯁꯦꯠꯂ ꯂꯥꯛꯇꯣꯏꯕ ꯆꯤꯡ ꯀꯥꯔꯗꯤ ꯅꯠꯇꯦꯍꯦ ꯆꯤꯡ ꯀꯥꯕꯅꯤꯅ ꯐꯅꯦꯛ ꯁꯦꯠꯂ ꯀꯥꯔꯗꯤ ꯉꯝꯗꯣꯔꯤꯕ꯭ꯔ ꯅꯪ ꯈꯪꯒꯥꯎ ꯑꯗꯨꯒꯤ ꯄꯣꯠꯅꯤꯅꯦ ꯑꯩ ꯑꯣ ꯌꯥꯔꯦ ꯀꯩꯅꯣ ꯇꯧꯔꯁꯤꯁꯦ ꯍꯌꯦꯡꯒꯤ ꯄꯣꯔꯝꯗꯣ ꯑꯩꯈꯣꯏꯒꯩ ꯑꯃꯨꯛ ꯁꯤꯟꯅꯔꯁꯤ ꯑꯗꯨ ꯇꯧꯔ ꯇꯧꯔꯁꯤ ꯊꯝꯃꯒꯦ ꯊꯝꯃꯣ ꯊꯝꯃꯣ ꯑꯥ ꯑꯩ ꯄꯥꯎꯗꯣ ꯍꯥꯏꯅꯒ꯭ꯔꯒꯦꯕ ꯎꯝ ꯊꯝꯃꯦ ꯊꯝꯃꯦ